ꯃꯅꯤꯄꯨꯔꯤ ꯂꯣꯟ ꯑꯁꯦ ꯅꯨꯡꯇꯤꯒꯤ ꯑꯣꯜ ꯏꯟꯗꯤꯌꯥ ꯔꯦꯗꯤꯌꯣꯗꯁꯨ ꯁꯤꯖꯤꯟꯅꯩ ꯑꯗꯨꯒ ꯅꯨꯡꯇꯤꯒꯤ ꯄꯨꯡ ꯇꯔꯦꯠ ꯃꯈꯥꯏꯒꯤ ꯄꯥꯎ ꯄꯥꯕ ꯃꯇꯝꯗꯁꯨ ꯁꯤꯖꯤꯟꯅꯩ ꯑꯗꯨꯒ ꯃꯅꯤꯄꯨꯔ ꯂꯣꯟ ꯑꯁꯤꯗ ꯅ꯭ꯌꯨꯁ ꯄꯦꯄꯔ ꯑꯣꯏꯅ ꯍꯥꯏꯕꯗꯤ ꯃꯃꯤꯡ ꯑꯣꯏꯅ ꯈꯔ ꯄꯜꯂꯕꯗ ꯍꯨꯏꯌꯦꯜ ꯂꯥꯟꯄꯥꯎ ꯁꯉꯥꯏ ꯑꯦꯛꯁꯄ꯭ꯔꯦꯁ ꯅꯍꯥꯔꯣꯜꯒꯤ ꯊꯧꯗꯥꯡ ꯍꯥꯏꯕꯅ ꯆꯤꯡꯕ ꯃꯌꯥꯝ ꯑꯃꯁꯨ ꯂꯩꯔꯤ ꯑꯗꯨꯒ ꯏꯝꯄꯦꯛ ꯇꯤꯕꯤ ꯁꯤꯡꯗꯁꯨ ꯍꯥꯏꯕꯗꯤ ꯇꯤꯕꯤ ꯆꯦꯅꯦꯜ ꯁꯤꯡꯗꯁꯨ ꯑꯗꯨꯝꯃꯛ ꯃꯅꯤꯄꯨꯔ ꯂꯣꯟ ꯑꯁꯦ ꯁꯤꯖꯤꯟꯅꯩ ꯏꯝꯄꯦꯛ ꯇꯤꯕꯤ ꯇꯣꯝ ꯇꯤꯕꯤ ꯑꯥꯏ ꯑꯦꯁ ꯇꯤꯕꯤ ꯍꯥꯏꯕꯅ ꯆꯤꯡꯕ ꯑꯇꯩ ꯃꯌꯥꯝ ꯑꯃꯗꯁꯨ ꯃꯅꯤꯄꯨꯔꯤ ꯂꯣꯟ ꯑꯁꯦ ꯑꯗꯨꯝꯃꯛ ꯁꯤꯖꯤꯟꯅꯩ ꯑꯁꯨꯝꯅ